ꯍꯂꯣ ꯎꯝ ꯁ꯭ꯋꯥꯏꯗꯒꯤ ꯃꯤ ꯑꯣꯏꯗꯣꯏꯔꯣ ꯎꯝ ꯁ꯭ꯋꯥꯏꯗꯒꯤ ꯃꯤ ꯑꯣꯏꯗꯣꯏꯔꯥ ꯑꯩꯗꯣ ꯁ꯭ꯋꯥꯏꯗ ꯂꯝ ꯀꯣꯏꯔꯛꯄ ꯂꯥꯛꯄ ꯃꯤꯅꯦꯕ ꯁ꯭ꯋꯥꯏꯗ ꯂꯝ ꯀꯣꯏꯔꯛꯄ ꯂꯥꯛꯄ ꯃꯤꯅꯦꯕ ꯑꯩꯒꯤ ꯃꯤꯡ ꯃꯦꯔꯤ ꯀꯧꯋꯦꯕꯀꯣ ꯀꯩꯅꯣꯗꯒꯤ ꯑꯩꯗꯣ ꯃꯇꯝ ꯀꯨꯏꯅ ꯕꯦꯡꯒ꯭ꯂꯣꯔꯗ ꯂꯩꯔꯨꯏꯕ ꯑꯗꯣ ꯁ꯭ꯋꯥꯏꯗ ꯑꯩꯈꯣꯏ ꯃꯇꯝ ꯈꯔ ꯂꯝ ꯀꯣꯏꯕ ꯍꯣꯏ ꯁ꯭ꯋꯥꯏ ꯂꯩꯕꯁꯦ ꯑꯗꯨꯝ ꯅꯨꯡꯉꯥꯏ ꯑꯗꯣ ꯁ꯭ꯋꯥꯏꯅ ꯈꯔ ꯑꯗꯨꯝ ꯀꯥ ꯍꯦꯟꯅ ꯏꯪꯕꯕꯨꯗꯤ ꯍꯦꯜꯂꯦ ꯑꯗꯣ ꯑꯩꯗꯣ ꯀꯩꯅꯣꯝ ꯈꯪꯖꯅꯤꯡꯗꯅ ꯐꯣꯟ ꯇꯧꯔꯛꯄꯅꯦꯕ

ꯃꯣꯏꯅ ꯍꯥꯏꯗꯤ ꯏꯃꯣꯏꯅꯨꯒꯤ ꯀꯃꯥꯏꯅ ꯁꯦꯝꯕ ꯃꯣꯏꯅ ꯁꯥꯟꯅꯕ ꯋꯥꯔꯤ ꯍꯥꯏꯗꯤ ꯃꯅꯦꯝ ꯃꯅꯤ ꯃꯃꯧ ꯃꯣꯏꯅ ꯍꯥꯏꯗꯤ ꯏꯃꯣꯏꯅꯨꯁꯦ ꯀꯃꯥꯏ ꯀꯃꯥꯏ ꯇꯧꯒꯗꯒꯦ ꯀꯃꯥꯏ ꯇꯧꯔꯒ ꯄꯥꯡꯊꯣꯛꯀꯅꯤ ꯀꯩꯀꯩ ꯇꯧꯒꯗꯒꯦ ꯍꯥꯏꯗꯣ ꯃꯈꯣꯏꯅ ꯁꯥꯟꯅꯕ ꯋꯥꯍꯩ ꯋꯇꯥ ꯈꯔꯗ ꯍꯥꯏꯕꯤꯔꯛꯀꯦꯔꯥ ꯍꯥꯏꯗꯤ ꯀꯩꯀꯩ ꯃꯈꯣꯏꯅ ꯈꯟꯅꯕ ꯌꯥꯒꯦ ꯀꯩꯀꯩ ꯁꯥꯟꯅꯕ ꯌꯥꯒꯦ ꯍꯥꯏꯗꯣ

ꯑꯗꯣ ꯃꯣꯏ ꯏꯃꯨꯡ ꯎꯝ

ꯎꯝ ꯑꯣ ꯁꯣꯝ ꯏꯃꯣꯏꯅꯨ ꯉꯔꯥꯡ ꯅꯨꯡꯉꯥꯏꯕꯤꯈꯤꯕ꯭ꯔꯣ ꯎꯝ ꯍꯣ ꯍꯣꯏ ꯑꯗꯨꯗꯤ ꯌꯥꯝ ꯅꯨꯡꯉꯥꯏꯖꯔꯦ ꯊꯦꯡꯛ ꯌꯨ